ꯀꯕꯥꯗꯤ ꯀꯕꯥꯗꯤ ꯍꯥꯏꯕꯁꯦ ꯑꯩꯈꯣꯏ ꯔꯣꯝꯗꯗꯤ ꯁꯥꯟꯅꯗꯤ ꯌꯥꯝ ꯁꯥꯟꯅꯩ ꯑꯗꯨ ꯄꯥꯛꯇꯤ ꯁꯥꯟꯅꯗꯦ ꯑꯗꯨ ꯃꯔꯨꯑꯣꯏꯅ ꯑꯉꯥꯡ ꯑꯣꯏꯕꯀꯥꯟꯗꯗꯤ ꯀꯕꯥꯗꯤ ꯍꯥꯏꯕꯁꯦ ꯇꯣꯏꯅꯗꯤ ꯁꯥꯟꯅꯩ ꯑꯩꯈꯣꯏ ꯏꯃꯥꯟꯅꯕ ꯈꯨꯟꯒꯤ ꯏꯃꯥꯟꯅꯕ ꯅꯠꯇ꯭ꯔꯒ ꯑꯩꯈꯣꯏ ꯏꯔꯨꯞꯈꯣꯏ ꯁ꯭ꯀꯨꯜꯗꯁꯨ ꯑꯗꯨꯝ ꯁꯥꯟꯅꯩꯌꯦ ꯑꯉꯥꯡ ꯑꯣꯏꯉꯥꯏꯗ ꯑꯗꯨꯒ ꯑꯩ ꯁꯤꯝꯄꯣꯏ ꯁ꯭ꯀꯨꯜ ꯀꯥꯔꯛꯄ ꯃꯇꯝꯗꯁꯨ ꯀꯕꯥꯗꯤ ꯍꯥꯏꯕꯁꯦ ꯃꯣꯏ ꯏꯁꯄꯣꯔꯠꯁ ꯂꯤꯇꯔꯦꯜꯂꯤ ꯃꯤꯠ ꯃꯇꯝꯗ ꯏꯟꯀ꯭ꯂꯨꯠ ꯇꯧꯕꯤꯌꯦ ꯑꯗꯨ ꯀꯕꯥꯗꯤ ꯍꯥꯏꯕꯁꯦ ꯃꯤ ꯇꯔꯦꯠ ꯇꯔꯦꯠ ꯁꯥꯟꯅꯩ ꯑꯗꯨ ꯃꯇꯝꯗ ꯑꯩ ꯏꯌꯥꯝꯕ ꯈꯣꯏꯁꯨ ꯌꯥꯎꯋꯤ ꯁꯥꯟꯅꯕ ꯀꯕꯥꯗꯤ ꯑꯗꯨ ꯀꯕꯥꯗꯤꯁꯤ ꯃꯣꯏꯅꯁꯨ ꯌꯥꯝ ꯁꯥꯟꯅꯔꯝꯃꯦ ꯑꯗꯨ ꯅꯣꯡꯃꯁꯦ ꯑꯩꯈꯣꯏ ꯀꯕꯥꯗꯤ ꯁꯥꯟꯅꯕ ꯀꯥꯟꯗ ꯃꯨꯟꯅꯔꯛꯄ ꯀꯥꯟꯗ ꯏꯌꯥꯝꯕꯅ ꯑꯩꯒꯤ ꯏꯔꯨꯞꯀꯤ ꯏꯌꯥꯝꯕꯕꯨ ꯅꯝꯖꯤꯜꯂꯛꯄ ꯃꯇꯝꯗ ꯊꯤꯟꯅꯕꯒꯤ ꯄꯝꯂꯕ ꯄꯝꯂꯕ ꯊꯤꯟꯅꯕꯒꯤ ꯃꯇꯝꯗ ꯃꯥꯕꯨ ꯁꯣꯛꯄꯒꯤ ꯍꯣꯁꯄꯤꯇꯥꯜ ꯌꯧꯕꯒꯤ ꯍꯣꯁꯄꯤꯇꯥꯜꯗ ꯊꯦꯡꯅꯈꯤ ꯑꯗꯨꯒ ꯀꯕꯥꯗꯤ ꯍꯥꯏꯕꯁꯤ ꯑꯩꯈꯣꯏ ꯏꯁꯇꯦꯠ ꯒꯦꯝꯁꯗꯁꯨ ꯑꯗꯨꯝ ꯁꯥꯟꯅꯩ ꯗꯤꯁꯇ꯭ꯔꯤꯛ ꯂꯦꯕꯦꯜ ꯅꯠꯇ꯭ꯔꯒ ꯏꯁꯇꯦꯠ ꯂꯦꯕꯦꯜꯗꯁꯨ ꯌꯥꯝ ꯁꯥꯟꯅꯩꯌꯦ ꯑꯗꯨ ꯅꯦꯁꯅꯦꯜ ꯑꯃ ꯑꯣꯏꯅ ꯑꯩꯈꯣꯏ ꯅꯦꯁꯅꯦꯜꯗꯗꯤ ꯊꯥꯏꯅꯁꯨ ꯑꯗꯨꯝ ꯁꯥꯟꯅꯩ ꯇꯣꯏꯅ ꯍꯥꯟꯅ ꯁꯥꯟꯅꯩ ꯑꯗꯨ ꯍꯧꯖꯤꯛ ꯁꯥꯟꯅꯕ ꯑꯁꯦ ꯅꯦꯝꯊꯔꯛꯑꯦ ꯑꯗꯨꯝ ꯀꯕꯥꯗꯤꯒꯤ ꯃꯇꯥꯡꯗꯗꯤ ꯀꯕꯥꯗꯤ ꯍꯥꯏꯔꯤꯕꯁꯤ ꯌꯨꯔꯣꯞ ꯌꯨꯔꯣꯞꯗꯗꯤ ꯇꯣꯏꯅ ꯌꯥꯝꯅ ꯆꯠꯅꯩ ꯑꯗꯨꯒ ꯕꯦꯁ ꯑꯩꯈꯣꯏ ꯏꯟꯗꯤꯌꯥꯗꯅ ꯁꯥꯎꯠ ꯏꯟꯗꯤꯌꯟ ꯈꯣꯏꯗꯗꯤ ꯃꯔꯨꯑꯣꯏꯅ ꯁꯥꯟꯅꯩ ꯑꯗꯨꯒ ꯀꯕꯥꯗꯤ ꯁꯥꯟꯅꯕ ꯃꯤ ꯍꯥꯏꯕꯁꯦ

ꯌꯥꯝ ꯃꯔꯨꯑꯣꯏꯌꯦ ꯑꯗꯨ ꯀꯕꯥꯗꯤꯒꯤ ꯈꯣꯡꯂꯣꯏ ꯍꯥꯏ ꯇꯥꯔꯗꯤ ꯃꯤ ꯇꯔꯦꯠ ꯇꯔꯦꯠꯅ ꯄꯨꯟꯅꯔꯒ ꯁꯥꯟꯅꯕ ꯑꯗꯨꯅ ꯀꯕꯥꯗꯤ ꯁꯥꯟꯅꯕꯁꯨ ꯇ꯭ꯔꯤꯛꯁꯨ ꯈꯪꯒꯗꯧꯅꯤ ꯃꯤꯒꯤ ꯃꯤꯅ ꯁꯨꯃꯥꯏꯅ ꯄꯝꯁꯤꯜꯂꯗꯤ ꯀꯃꯥꯏ ꯇꯧꯒꯅꯤ ꯑꯗꯨ ꯇ꯭ꯔꯤꯛꯁꯨ ꯅꯣꯂꯦꯖꯁꯨ ꯂꯩꯒꯗꯧꯕꯅꯤ ꯀꯕꯥꯗꯤ ꯍꯥꯏꯅ ꯑꯗꯨ ꯑꯩꯈꯣꯏꯔꯣꯝꯗꯗꯤ ꯀꯕꯥꯗꯤ ꯍꯥꯏꯕꯁꯦ ꯎꯏꯇꯧ ꯍꯥꯏꯅ ꯈꯪꯅꯩꯌꯦ ꯑꯗꯨ ꯎꯏꯇꯧ ꯍꯥꯏꯅ ꯈꯪꯅꯕꯁꯦ ꯑꯩꯈꯣꯏꯒꯤ ꯑꯩꯈꯣꯏ ꯗꯥꯏꯂꯦꯛ ꯑꯩꯈꯣꯏ ꯂꯦꯡꯒ꯭ꯋꯦꯁ ꯑꯩꯈꯣꯏꯒꯤ ꯂꯝꯀꯥꯡ ꯀꯁꯥꯔꯗꯗꯤ ꯎꯏꯇꯧꯅ ꯈꯪꯅꯩ ꯑꯗꯨ ꯑꯩꯈꯣꯏ ꯃꯅꯤꯄꯨꯔꯤꯒꯤ ꯃꯩꯇꯩꯒꯤ ꯑꯣꯏꯅ

ꯀ꯭ꯌꯥꯝ ꯀꯟꯁꯦꯇ꯭ꯔꯦꯠ ꯑꯣꯏꯅ ꯌꯥꯝ ꯃꯥꯏꯟꯁꯦ ꯐꯣꯀꯁ ꯇꯧ ꯑꯣꯏꯅ ꯁꯥꯟꯅꯗꯧꯅꯦ ꯑꯗꯨ ꯀꯕꯥꯗꯤ ꯒꯦꯝ ꯍꯥꯏꯕꯁꯤꯗꯤ ꯂꯣꯛ ꯂꯩꯅ ꯃꯥꯏꯟꯁꯦ ꯐꯣꯀꯁ ꯇꯧꯕ ꯌꯦꯝꯗ ꯅꯠꯇ꯭ꯔꯒ ꯇ꯭ꯔꯤꯛꯁꯨ ꯍꯩꯗꯧꯕ ꯃꯤ ꯃꯤꯅ ꯁꯨꯃꯥꯏꯅ ꯇꯧꯔꯗꯤ ꯀꯃꯥꯏꯅ ꯇꯧꯒꯅꯤ ꯃꯤꯅ ꯁꯨꯃꯥꯏꯅ ꯂꯥꯛꯂꯗꯤ ꯑꯩꯈꯣꯏꯅ ꯆꯥꯟꯁ ꯌꯦꯡꯉꯒ ꯀꯃꯥꯏꯅ ꯇꯧꯍꯧꯅꯤ ꯍꯥꯏꯅ ꯌꯦꯡꯒꯗꯧꯕ ꯈꯪꯒꯗꯧꯕ ꯀꯕꯥꯗꯤ ꯍꯥꯏꯕꯁꯦ ꯑꯂꯥꯏꯕꯒꯤ ꯒꯦꯝ ꯑꯣꯏꯖꯗꯝꯅꯦ ꯃꯤ ꯍꯛꯆꯥꯡ ꯐꯕ ꯅꯠꯇꯅ ꯁꯣꯔ ꯊꯤꯡꯕꯗꯁꯨ ꯍꯛꯆꯥꯡ ꯐꯅ ꯁꯣꯟꯕ ꯉꯝꯕ ꯈꯥꯡꯕ ꯉꯝꯕ ꯃꯤꯅ ꯁꯥꯟꯅꯒꯗꯧꯕꯅꯦ ꯀꯕꯥꯗꯤ ꯍꯥꯏꯕꯁꯦ ꯀꯕꯥꯗꯤꯁꯦ ꯑꯩꯈꯣꯏꯔꯣꯝꯗ ꯗꯤꯁꯇ꯭ꯔꯤꯛ ꯑꯩꯈꯣꯏ ꯗꯤꯁꯇ꯭ꯔꯤꯛ ꯆꯥꯟꯗꯦꯜ ꯗꯤꯁꯇ꯭ꯔꯤꯛ ꯂꯣꯝꯗꯗꯤ ꯐꯅꯗꯤ ꯇꯣꯏꯅ ꯁꯥꯟꯅꯔꯝꯃꯦ ꯍꯧꯖꯤꯛꯇꯤ ꯇꯣꯏꯅꯗꯤ ꯁꯥꯟꯅꯗꯦ ꯑꯗꯨ ꯑꯣꯏꯅ ꯐꯤꯕꯝꯁꯤ ꯌꯥꯝ ꯌꯥꯝꯊꯔꯛꯑꯦ ꯑꯗꯨꯒ ꯑꯩꯈꯣꯏ ꯏꯟꯗꯤꯌꯥꯒꯤ ꯑꯣꯏꯅꯁꯨ ꯀꯕꯥꯗꯤꯁꯤ ꯌꯥꯝ ꯐꯤꯕꯝ ꯌꯥꯝ ꯂꯣ ꯑꯣꯏꯅ ꯁꯥꯟꯅꯩꯌꯦ ꯑꯗꯨꯅ ꯐꯤꯕꯝ ꯀꯕꯥꯗꯤ ꯍꯥꯏꯕꯁꯤ ꯒꯦꯝꯁꯤ ꯄꯨꯊꯣꯛꯅꯉꯥꯏ ꯗꯤꯕ꯭ꯂꯞ ꯑꯣꯏꯅꯤꯉꯥꯏ ꯗꯔꯀꯥꯔ ꯌꯥꯝ ꯑꯣꯏꯌꯦ ꯍꯥꯏꯕꯗꯤ ꯍꯧꯖꯤꯛꯇꯤ ꯑꯩꯈꯣꯏ ꯏꯟꯇꯔꯅꯦꯁꯅꯦꯜꯗꯗꯤ ꯀ꯭ꯔꯤꯀꯦꯠꯒꯨꯝꯕ ꯐꯨꯠꯕꯣꯜꯒꯨꯝꯕ ꯅꯠꯇ꯭ꯔꯒ ꯍꯣꯏ ꯐꯨꯠꯕꯣꯜ ꯀ꯭ꯔꯤꯀꯦꯠꯇ ꯃꯤ ꯌꯥꯝꯕꯗꯤ ꯗꯤꯕ꯭ꯂꯞ ꯇꯧꯈ꯭ꯔꯦ ꯑꯗꯨ ꯅꯠꯇꯅ ꯑꯩꯈꯣꯏ ꯏꯟꯗꯤꯌꯥꯒꯤ ꯑꯗꯨꯝ ꯐꯣꯀꯁ ꯍꯥꯏꯕ ꯇꯥꯏ ꯑꯩꯈꯣꯏ ꯏꯟꯗꯤꯌꯥꯅ ꯐꯖꯕ ꯍꯥꯏꯕꯗꯤ ꯑꯩꯈꯣꯏ ꯏꯟꯗꯤꯌꯥꯅ ꯃꯦꯟ ꯑꯣꯏꯖꯅꯕ ꯄꯤꯕꯗꯤ ꯀ꯭ꯔꯤꯀꯦꯠꯅꯦ ꯑꯗꯨ ꯑꯣꯏꯅ ꯀ꯭ꯔꯤꯀꯦꯠ ꯍꯥꯏꯕꯁꯦ ꯑꯩꯈꯣꯏ ꯏꯟꯗꯤꯌꯥꯗꯗꯤ ꯌꯥꯝ ꯀꯥꯟꯅꯩ ꯌꯥꯝ ꯀꯥꯟꯅꯩ ꯍꯣꯀꯤꯅ ꯏꯟꯇꯔꯅꯦꯁꯅꯦꯜ ꯒꯦꯝ ꯑꯣꯏꯖꯔꯁꯨ ꯑꯗꯨꯅ ꯑꯗꯨꯒꯤ ꯀ꯭ꯔꯤꯀꯦꯠꯒꯨꯝꯕ ꯐꯨꯠꯕꯣꯜꯒꯨꯝꯕ ꯌꯥꯝ ꯂꯥꯛꯅꯔꯁꯨ ꯂꯝ ꯂꯥꯞꯅꯩ ꯊꯥꯏꯅꯗꯤ ꯀꯕꯥꯗꯤꯒꯨꯝꯕ ꯍꯥꯏꯕ ꯍꯥꯏꯕꯁꯤ ꯅꯥꯏꯟꯇꯤꯟ ꯑꯦꯖ ꯃꯇꯝꯗꯗꯤ ꯃꯤꯅꯁꯨ ꯌꯥꯝ ꯁꯥꯟꯅꯩ ꯈꯣꯠꯅꯩ ꯍꯥꯏꯕꯁꯤ ꯑꯩꯈꯣꯏꯁꯨ ꯈꯪꯉꯤ ꯑꯗꯨꯒ ꯍꯧꯖꯤꯛꯇꯤ ꯑꯗꯨꯒꯤ ꯀꯕꯥꯗꯤ ꯁꯥꯟꯅꯕ ꯍꯥꯏꯕꯁꯦ ꯌꯥꯝ ꯇꯥꯡꯅ ꯌꯥꯝ ꯇꯥꯡꯅ ꯁꯥꯟꯅꯩꯌꯦ ꯑꯗꯨ ꯅꯠꯇꯅ ꯍꯧꯖꯤꯛꯇꯤ ꯁ꯭ꯀꯨꯜ ꯏꯁꯄꯣꯔꯠꯒꯨꯝꯕꯁꯨ ꯀꯕꯥꯗꯤ ꯀꯕꯥꯗꯤꯒꯨꯝꯗꯤ ꯌꯥꯎꯕ ꯅꯦꯝꯊꯩꯌꯦ ꯍꯥꯏꯕꯗꯤ ꯃꯤꯅ ꯄꯥꯛ ꯁꯥꯟꯅꯗꯕ

ꯀꯕꯥꯗꯤ ꯒꯦꯝ ꯍꯥꯏꯕꯁꯦ ꯂꯨꯅꯁꯨ ꯇꯧꯗꯧꯅꯦ ꯅꯠꯇ꯭ꯔꯒ ꯑꯗꯨ ꯅꯠꯇꯅ ꯆꯦꯛꯁꯤꯟ ꯊꯧꯔꯥꯡꯅ ꯐꯣꯀꯁ ꯀꯦꯝꯄꯤꯅ ꯇꯧꯁꯟꯒꯗꯧꯕꯅꯦ ꯀꯕꯥꯗꯤ ꯒꯦꯝꯁꯦ ꯑꯩꯈꯣꯏ ꯃꯅꯤꯄꯨꯔꯗꯗꯤ ꯇꯣꯏꯅ ꯅꯦꯝꯊꯩꯌꯦ ꯍꯥꯏꯅ ꯊꯥꯏꯅ ꯏꯄꯨ ꯏꯄꯥ ꯑꯩꯈꯣꯏꯒꯤ ꯑꯦꯟꯆꯦꯁꯇꯔ ꯏꯄꯨ ꯏꯄꯥ ꯃꯇꯝꯗꯩꯒꯤ ꯍꯧꯔꯒ ꯒꯦꯝ ꯂꯥꯛꯄꯅꯦ ꯀꯕꯥꯗꯤ ꯍꯥꯏꯕꯁꯦ ꯁꯨꯃꯥꯡ ꯋꯃꯥꯡꯗ ꯈ꯭ꯔꯤꯁꯃꯥꯁ ꯃꯇꯝꯗꯁꯨ ꯅꯠꯇ꯭ꯔꯒ ꯌꯥꯎꯁꯪ ꯌꯥꯎꯁꯪ ꯃꯩꯇꯩꯒꯤ ꯍꯤꯟꯗꯨꯒꯤ ꯐꯦꯁꯇꯤꯚꯦꯜ ꯏꯟꯗꯤꯌꯥꯗ ꯍꯣꯂꯤ ꯍꯥꯏꯅ ꯈꯪꯅꯩ ꯑꯗꯨ ꯌꯥꯎꯁꯪ ꯐꯦꯁꯇꯤꯚꯦꯜ ꯃꯇꯝꯗꯁꯨ ꯁꯥꯟꯅꯔꯝꯃꯦ ꯍꯥꯟꯅ ꯏꯄꯨ ꯏꯄꯥ ꯃꯇꯝꯗꯗꯤ ꯑꯆꯧ ꯑꯁꯥꯡ ꯄꯨꯊꯣꯛꯂꯒ ꯀꯕꯥꯗꯤꯒꯨꯝꯕ